ꯌꯦꯟ ꯉꯥꯅꯨꯗꯒꯤ ꯐꯪꯕ ꯄꯣꯠꯊꯣꯛꯁꯤꯡ ꯄ꯭ꯔꯣꯁꯦꯁ ꯇꯧꯕꯒꯤ ꯈꯦꯠꯅꯔꯤꯕ ꯊꯧꯑꯣꯡꯁꯤꯡ ꯈꯔ ꯍꯥꯏꯕ ꯇꯥꯔꯒꯗꯤ ꯌꯦꯟ ꯉꯥꯅꯨꯗꯒꯤ ꯑꯍꯥꯟꯕꯗ ꯑꯩꯈꯣꯏꯅ ꯂꯧꯈꯠꯄ ꯌꯥꯕ ꯄ꯭ꯔꯗꯛꯁꯤ ꯌꯦꯔꯨꯝꯅꯤ ꯍꯥꯏꯕ ꯇꯥꯏ ꯌꯦꯔꯨꯝ ꯑꯁꯤ ꯌꯦꯟ ꯉꯥꯅꯨ ꯃꯔꯥꯡ ꯀꯥꯏꯅ ꯂꯣꯏꯔꯒꯗꯤ ꯌꯦꯔꯨꯝ ꯃꯔꯥꯡ ꯀꯥꯏꯅ ꯄꯨꯊꯣꯛꯏ ꯌꯦꯔꯨꯝꯁꯤꯡ ꯑꯗꯨꯅ ꯍꯧꯖꯤꯛꯀꯤ ꯑꯌꯥꯝꯕ ꯏꯃꯨꯡꯁꯤꯡꯗ ꯑꯗꯨꯃꯛ ꯌꯥꯝꯅ ꯄꯥꯝꯅ ꯆꯥꯅꯩ ꯑꯉꯥꯡꯁꯤꯡꯅꯁꯨ ꯌꯥꯝꯅ ꯄꯥꯝꯅ ꯕꯣꯏꯜ ꯇꯧꯔꯒ ꯅꯠꯇ꯭ꯔꯒ ꯐ꯭ꯔꯥꯏ ꯇꯧꯔꯒ ꯌꯥꯝ ꯆꯥꯅꯩ ꯌꯦꯔꯨꯝ ꯑꯁꯤ ꯏꯆꯟ ꯆꯟꯅꯕ ꯆꯤꯟꯖꯥꯛ ꯃꯈꯜ ꯑꯃꯅꯤ ꯍꯛꯆꯥꯡꯗꯁꯨ ꯌꯥꯝꯅ ꯃꯆꯤ ꯑꯣꯏꯕ ꯆꯤꯟꯖꯥꯛꯅꯤ ꯂꯣꯏꯅꯅ ꯑꯆꯧ ꯑꯆꯧꯕ ꯍꯣꯇꯦꯜꯁꯤꯡꯗꯁꯨ ꯌꯦꯔꯨꯝꯒꯤ ꯑꯣꯏꯕ ꯇꯣꯉꯥꯟ ꯇꯣꯉꯥꯟꯕ ꯃꯈꯜꯒꯤ ꯆꯤꯟꯖꯥꯛꯁꯤꯡ ꯐꯪꯉꯤ ꯑꯗꯨꯅ ꯌꯦꯔꯨꯝꯒꯤꯗꯤ ꯗꯤꯃꯥꯟꯁꯨ ꯌꯥꯝꯅ ꯂꯩ ꯃꯈꯥ ꯇꯥꯔꯛꯄꯗ ꯌꯦꯟ ꯉꯥꯅꯨꯁꯤꯡ ꯑꯁꯤ ꯀꯛꯑꯒ ꯆꯥꯕ ꯍꯛꯆꯥꯡꯗ ꯌꯥꯝꯅ ꯀꯥꯟꯅꯕ ꯄꯤꯕ ꯃꯈꯜ ꯑꯃꯅꯤ ꯁꯤꯅ ꯃꯤ ꯑꯁꯤꯒꯨꯝꯕ ꯌꯦꯟ ꯉꯥꯅꯨꯁꯤꯡ ꯑꯁꯤ ꯀꯛꯂꯒ ꯆꯥꯕꯅ ꯑꯐ ꯐꯠꯇꯒꯤ ꯊꯣꯏꯗꯣꯛꯄ ꯂꯩꯇꯦ ꯑꯐꯕ ꯉꯥꯛꯇ ꯑꯣꯏꯅ ꯂꯧꯅꯩ ꯌꯦꯟ ꯉꯥꯅꯨ ꯀꯛꯂꯒ ꯆꯥꯕꯗ ꯊꯣꯏꯗꯣꯛꯅ ꯐꯠꯇꯕ ꯃꯔꯝ ꯑꯣꯏꯍꯜꯂꯛꯄ ꯂꯩꯇꯦ